ꯀꯛꯆꯤꯡ ꯖꯤꯂꯥ ꯑꯁꯤꯗ ꯃꯔꯨꯑꯣꯏꯅ ꯍꯤꯡꯂꯤꯕ ꯃꯤꯁꯤꯡꯅ ꯆꯠꯊꯔꯤꯕ ꯊꯕꯛꯁꯤꯡꯗꯤ ꯀꯛꯆꯤꯡꯗ ꯑꯩꯈꯣꯏ ꯁꯣꯏꯕꯨꯝ ꯅꯝꯗꯨꯅ ꯃꯅꯤꯄꯨꯔꯒꯤ ꯃꯐꯝ ꯈꯨꯗꯤꯡꯃꯛꯇ ꯌꯧꯍꯟꯗꯨꯅ ꯀꯛꯆꯤꯡꯒꯤ ꯁꯣꯏꯕꯨꯝ ꯍꯥꯏꯅ ꯈꯪꯅꯔꯤ ꯋꯥꯛꯁꯣꯞ ꯃꯌꯥꯝ ꯑꯃ ꯇꯧꯗꯨꯅ ꯊꯕꯛ ꯐꯪꯗ꯭ꯔꯕ ꯅꯍꯥ ꯀꯌꯥꯕꯨ ꯑꯩꯈꯣꯏꯅ ꯊꯕꯛ ꯄꯤꯔꯤ ꯆꯠꯅꯕꯤꯒꯤ ꯃꯇꯨꯡꯏꯟꯅ ꯑꯩꯈꯣꯏꯅ ꯌꯨ ꯁꯨꯡꯉꯒ ꯁꯦꯟ ꯃꯌꯥꯝ ꯑꯃ ꯇꯥꯜꯂꯤ ꯀꯛꯆꯤꯡꯗ ꯕꯣꯔꯥ ꯍꯥꯏꯅ ꯈꯪꯅꯕ ꯑꯩꯈꯣꯏꯒꯤ ꯕꯣꯔꯥ ꯃꯄꯥꯛ ꯍꯥꯏꯅ ꯈꯪꯅꯕ ꯕꯣꯔꯥꯁꯤ ꯄ꯭ꯔꯤꯊꯤꯕꯤꯒꯤ ꯃꯐꯝ ꯈꯨꯗꯤꯡꯃꯛꯇ ꯊꯝꯃꯒ ꯑꯩꯈꯣꯏ ꯃꯇꯝ ꯀꯨꯏꯅ ꯆꯥꯕ ꯌꯥꯕ ꯕꯣꯔꯥ ꯃꯈꯜ ꯑꯃꯅꯤ ꯑꯗꯨꯒ ꯀꯕꯣꯛ ꯍꯤꯡꯇꯣꯠ ꯑꯆꯥꯔ ꯑꯗꯒꯤ ꯑꯣꯛ ꯂꯣꯏꯕ ꯉꯥꯒꯤ ꯐꯥꯝ ꯇꯧꯕ ꯐꯧ ꯑꯂꯨ ꯑꯃꯗꯤ ꯍꯪꯒꯥꯝ ꯃꯅꯥ ꯃꯁꯤꯡ ꯀꯌꯥ ꯑꯃ ꯄꯨꯊꯣꯛꯏ ꯋꯥꯕꯒꯥꯏꯗ ꯑꯌꯥꯝꯕ ꯃꯅꯥ ꯃꯁꯤꯡ ꯑꯩꯈꯣꯏꯅ ꯋꯥꯕꯒꯥꯏꯗꯒꯤ ꯄꯨꯊꯣꯛꯄ ꯉꯝꯃꯤ ꯊꯣꯡꯖꯥꯎꯗ ꯆꯐꯨ ꯁꯥꯏ ꯑꯗꯨꯒ ꯂꯣꯏꯅ ꯂꯣꯏꯅꯅ ꯑꯩꯈꯣꯏꯒꯤ ꯂꯩꯔꯤꯕ ꯂꯝꯗꯝ ꯈꯨꯗꯤꯡꯃꯛꯇ ꯑꯩꯈꯣꯏꯒꯤ ꯃꯁꯥ ꯃꯁꯥꯒꯤ ꯍꯤꯡꯅꯕꯒꯤꯗꯃꯛꯇ ꯃꯌꯥꯝ ꯑꯃ ꯄꯨꯊꯣꯛꯑꯒ ꯌꯥꯝꯅ ꯀꯟꯅ ꯀꯛꯆꯤꯡ ꯖꯤꯂꯥ ꯑꯁꯤ ꯍꯣꯠꯅꯔꯒ ꯂꯥꯛꯄꯅꯤ ꯑꯗꯨ ꯇꯧꯁꯤꯗ ꯑꯂꯨ ꯃꯌꯥꯝ ꯑꯃ ꯊꯥꯔꯒ ꯑꯩꯈꯣꯏ ꯃꯅꯤꯄꯨꯔꯒꯤ ꯂꯩꯔꯤꯕ ꯃꯌꯥꯝꯗ ꯑꯩꯈꯣꯏꯅ ꯂꯧꯁꯤꯗꯩ ꯊꯣꯛꯄ ꯑꯂꯨꯁꯤꯡ ꯑꯗꯨ ꯄꯨꯊꯣꯛꯑꯒ ꯌꯣꯟꯕ ꯃꯌꯥꯝ ꯑꯃ ꯉꯝꯃꯤ ꯑꯗꯨ ꯍꯥꯏꯔꯤꯕ ꯁꯤꯟꯐꯝꯁꯤꯡ ꯑꯁꯤꯗ ꯃꯥꯒꯤ ꯃꯆꯥ ꯃꯁꯨ ꯑꯗꯣ ꯃꯄꯥꯟꯗ ꯂꯥꯏꯔꯤꯛ ꯇꯝꯍꯟꯗꯨꯅ ꯑꯆꯧꯕ ꯃꯤ ꯑꯣꯏꯕ ꯑꯥꯏ ꯑꯦ ꯑꯦꯁ ꯑꯣꯏꯕ ꯑꯥꯏ ꯄꯤ ꯑꯦꯁ ꯑꯣꯏꯕ ꯃꯌꯥꯝ ꯑꯃ ꯌꯥꯎꯈ꯭ꯔꯕꯅꯤ ꯑꯗꯨꯅ ꯀꯛꯆꯤꯡ ꯖꯤꯂꯥ ꯑꯁꯤ ꯍꯣꯠꯅꯕ ꯀꯟꯕ ꯊꯕꯛ ꯁꯨꯕ ꯅꯣꯝꯕ ꯇꯟꯗꯕ ꯃꯥꯒꯤ ꯂꯩꯖꯔꯤꯕ ꯈꯔ ꯑꯗꯨꯅ ꯃꯆꯥ ꯃꯁꯨꯁꯤꯡ ꯑꯗꯨꯕꯨ ꯑꯐꯕ ꯂꯝꯕꯤꯗ ꯐꯨꯔꯛꯅꯉꯥꯏꯒꯤꯗꯃꯛꯇ ꯃꯥꯒꯤ ꯃꯥꯒꯤ ꯈꯨꯟ ꯈꯨꯟꯁꯤꯡ ꯑꯗꯨꯅ ꯑꯩ ꯉꯝꯖ ꯉꯝꯖꯕ ꯀꯌꯥ ꯇꯧꯗꯨꯅ ꯑꯩꯈꯣꯏꯒꯤ ꯂꯩꯔꯤꯕ ꯁꯦꯟꯃꯤꯠꯂꯣꯟ ꯑꯁꯤ ꯐꯒꯠꯅꯕ ꯌꯥꯝ ꯀꯟꯅ ꯍꯣꯠꯅꯗꯨꯅ ꯂꯥꯛꯏ ꯑꯗꯨꯕꯨ ꯍꯟꯗꯛ ꯈꯔꯁꯤ ꯃꯇꯝ ꯈꯔ ꯑꯁꯤꯗꯤ ꯂꯩꯔꯤꯕ ꯃꯅꯤꯄꯨꯔꯒꯤ ꯂꯩꯔꯤꯕ ꯐꯤꯕꯝ ꯑꯁꯤꯅ ꯀꯛꯆꯤꯡ ꯖꯤꯂꯥ ꯑꯁꯤꯗ ꯁꯨꯕ ꯅꯣꯝꯕꯁꯤ ꯌꯥꯗ꯭ꯔꯕꯅꯤꯅ ꯁꯦꯔꯧꯗ ꯁꯨꯒꯨꯅꯨꯗ ꯃꯌꯥꯝ ꯑꯃ ꯏꯔꯥꯡ ꯑꯁꯤꯅ ꯑꯩꯈꯣꯏ ꯁꯤꯟꯃꯤꯠꯂꯣꯟꯗ ꯁꯣꯛꯆꯤꯟꯕ ꯃꯌꯥꯝ ꯑꯃ ꯌꯥꯎꯔꯦ ꯑꯗꯨꯒ ꯁꯣꯝ ꯅꯥꯀꯟ ꯀꯛꯆꯤꯡꯗꯁꯨ ꯂꯩꯔꯤꯕ ꯄꯂꯦꯟ ꯂꯩꯔꯤꯕ ꯄꯣꯠ ꯑꯁꯤ ꯃꯌꯥꯝꯁꯤ ꯊꯕꯛ ꯁꯨꯐꯝ ꯅꯣꯝꯐꯝ ꯈꯪꯗꯗꯨꯅ ꯁꯨꯃꯥꯏꯅ ꯌꯥꯝꯅ ꯋꯥꯅ ꯂꯩ ꯀꯛꯆꯤꯡ ꯖꯤꯂꯥ ꯑꯁꯤ ꯍꯧꯖꯤꯛ ꯂꯩꯔꯤꯕ ꯂꯥꯟ ꯃꯅꯨꯡ ꯑꯁꯤꯗ ꯊꯣꯛꯏꯕ ꯄꯣꯠꯁꯤ ꯀꯛꯆꯤꯡ ꯖꯤꯂꯥ ꯑꯁꯤꯒꯤ ꯑꯆꯧꯕ ꯑꯋꯥꯕ ꯑꯃꯅꯤ ꯃꯁꯤꯅ ꯑꯩꯈꯣꯏꯅ ꯌꯥꯔꯤꯕ ꯃꯈꯩꯗꯤ ꯏꯔꯥꯡ ꯑꯁꯤ ꯂꯣꯏꯁꯤꯟꯗꯨꯅ ꯁꯥꯟꯇꯤ ꯑꯣꯏꯅ ꯃꯅꯤꯄꯨꯔ ꯑꯁꯤ ꯍꯤꯡꯅꯕ ꯑꯩꯈꯣꯏ ꯍꯣꯠꯅꯃꯤꯟꯅꯁꯤ ꯍꯥꯏꯕ ꯑꯁꯤ ꯊꯝꯖꯔꯤ